ꯄꯥꯝꯕꯩꯗ ꯂꯧ ꯎꯅꯔꯦ ꯑꯗꯨꯕꯨ ꯂꯩꯇꯕ ꯈꯨꯡꯒꯪꯒꯤ ꯃꯤꯑꯣꯏꯁꯤꯡꯗꯤ ꯁꯝꯕꯣꯠ ꯈꯣꯏꯔꯒ ꯂꯧꯎ ꯁꯤꯡꯎ ꯇꯧꯔꯤ ꯑꯗꯨ ꯅꯠꯇ꯭ꯔꯕꯗꯤ ꯈꯨꯡꯒꯪꯒꯤ ꯃꯤꯁꯤꯡꯗꯤ ꯅꯦꯛꯅꯤꯉꯥꯏ ꯄꯩꯁꯥꯁꯨ ꯂꯩꯇꯦ ꯑꯗꯨꯅ ꯍꯧꯖꯤꯛꯇꯤ ꯑꯩꯈꯣꯏ ꯂꯧꯎ ꯁꯤꯡꯎ ꯐꯖꯅ ꯏꯁꯥꯅ ꯏꯈꯨꯠꯅ ꯏꯈꯣꯡꯅ ꯁꯨꯔꯒ ꯑꯣꯏꯅ ꯄꯩꯁꯥ ꯇꯥꯟꯐꯝ ꯂꯝꯕꯤ ꯑꯣꯏꯔꯦ